ꯑꯩꯈꯣꯏꯅ ꯁ꯭ꯀꯨꯜ ꯀꯥꯔꯛꯄꯗ ꯅꯤꯡꯊꯧ ꯒꯤ ꯃꯃꯤꯡ ꯍꯥꯏꯖꯔꯛꯀꯦ ꯑꯃꯅ ꯆꯟꯗ꯭ꯔ ꯒꯨꯞꯇꯥ ꯃꯥꯎꯔꯤꯌꯥ ꯑꯃꯅ ꯑꯅꯤꯅ ꯑꯁꯣꯛꯀ ꯗ ꯒ꯭ꯔꯦꯠ ꯑꯍꯨꯝꯅ ꯁꯥꯃꯨ ꯗ ꯗ꯭ꯔꯥꯒꯨꯞꯇ ꯃꯔꯤ ꯁꯨꯕꯅ ꯑꯛꯕꯔ ꯗ ꯒ꯭ꯔꯦꯠ ꯃꯉꯥ ꯁꯨꯕꯅ ꯔꯥꯖꯥ ꯆꯣꯂꯥ ꯔꯥꯖꯥ ꯔꯥꯖꯥ ꯆꯣꯂꯥ ꯇꯔꯨꯛ ꯁꯨꯕꯅ ꯈ꯭ꯔꯤꯁꯅꯥ ꯗꯦ ꯋꯔꯥꯌꯥꯅꯤ ꯃꯣꯏꯒꯤ ꯃꯔꯛꯇ ꯑꯛꯕꯔ ꯗ ꯒ꯭ꯔꯦꯠꯁꯦ ꯐꯩ ꯃꯥꯁꯦ ꯃꯤꯌꯥꯝꯒꯤꯁꯨ ꯑꯐꯕ ꯇꯧꯏ ꯈꯨꯟꯒꯤꯁꯨ ꯑꯐꯕ ꯉꯥꯛꯏ ꯈꯨꯟꯒꯤꯁꯨ ꯑꯐꯕ ꯇꯧꯏ ꯃꯥꯅ ꯇꯧꯕ ꯃꯍꯩ ꯂꯣꯏꯅ ꯐꯩ ꯍꯥꯏꯅ ꯈꯜꯂꯤ ꯑꯗꯨꯒ ꯏꯟꯗꯤꯌꯥꯒꯤ ꯏꯟꯗꯤꯌꯥꯒꯤꯗ ꯈ꯭ꯋꯥꯏ ꯑꯐꯕ ꯍꯥꯏꯔꯗꯤ ꯏꯟꯗꯤꯌꯥꯒꯤ ꯅꯤꯡꯊꯧ ꯒꯣꯔꯣꯃꯦꯟ ꯅꯤꯡꯊꯧꯁꯤꯡꯅ ꯐꯩ ꯍꯥꯏꯅ ꯈꯜꯂꯤ